ꯍꯜꯂꯣ ꯃꯁꯤ ꯂꯝꯖꯤꯡꯕ ꯇ꯭ꯔꯥꯟꯁꯄꯣꯔꯠ ꯑꯦꯖꯦꯟꯁꯤ ꯅꯠꯇ꯭ꯔꯣ ꯑꯩꯁꯦ ꯅꯈꯣꯏꯒꯤ ꯌꯥꯝꯅ ꯔꯤꯒꯨꯂꯔ ꯑꯣꯏꯕ ꯀꯁꯇꯃꯔ ꯑꯃꯅꯤ ꯅꯈꯣꯏꯒꯤ ꯁꯔꯚꯤꯁꯒꯨꯝꯕꯁꯦ ꯌꯥꯝꯅ ꯐꯖꯩ ꯑꯩꯅ ꯒꯥꯔꯤꯒꯨꯝꯕ ꯇꯣꯡꯉꯒ ꯆꯠꯄꯗ ꯌꯥꯝꯅ ꯐ꯭ꯔꯦꯟꯂꯤ ꯑꯣꯏꯕ ꯏꯟꯚꯥꯏꯔꯃꯦꯟ ꯑꯃ ꯄꯤꯗꯨꯅ ꯌꯥꯝꯅ ꯏꯁꯃꯨꯠ ꯑꯣꯏꯅ ꯒꯥꯔꯤꯁꯨ ꯊꯧꯕꯤ ꯑꯗꯨꯗ ꯑꯩꯅ ꯍꯟꯗꯛꯇꯤ ꯀꯣꯜ ꯇꯧꯖꯔꯛꯂꯤꯁꯦ ꯑꯩꯒꯤ ꯏꯃꯨꯡ ꯃꯅꯨꯡ ꯑꯃꯗꯤ ꯑꯩꯈꯣꯏꯒꯤ ꯃꯔꯨꯞꯁꯤꯡꯒꯤꯗꯃꯛꯇ ꯒꯥꯔꯤ ꯆꯠꯅꯕ ꯑꯃꯇ ꯅꯦꯛꯅꯤꯡꯕꯅꯤ ꯑꯗꯨꯕꯨ ꯅꯈꯣꯏꯒꯤ ꯀꯦꯕ ꯁꯔꯚꯤꯁ ꯑꯁꯤꯒꯤ ꯃꯍꯥꯛꯀꯤ ꯃꯃꯜꯁꯦ ꯌꯥꯝꯅ ꯈꯔ ꯇꯥꯡꯉꯦ ꯍꯥꯏꯅ ꯍꯥꯏꯅꯤꯡꯉꯤ ꯑꯩꯅ ꯔꯤꯒꯨꯂꯔ ꯑꯣꯏꯕ ꯀꯁꯇꯃꯔ ꯑꯃ ꯑꯣꯏꯗꯨꯅ ꯗꯤꯁꯀꯥꯎꯟꯠ ꯈꯔ ꯄꯤꯅꯕ ꯍꯥꯏꯅꯤꯡꯉꯦ ꯅꯈꯣꯏꯒꯤ ꯄ꯭ꯔꯥꯏꯁ ꯑꯁꯤꯗ ꯊ꯭ꯔꯤ ꯊꯥꯔꯇꯤ ꯄꯥꯔꯁꯦꯟꯠꯒꯨꯝꯕꯃꯨꯛ ꯑꯣꯏꯔꯁꯨ ꯗꯤꯁꯀꯥꯎꯟꯠ ꯄꯤꯕꯤꯔꯒꯗꯤ ꯑꯩ ꯌꯥꯝ ꯍꯔꯥꯎꯖꯒꯅꯤ ꯃꯈꯥ ꯇꯥꯕ ꯑꯇꯣꯞꯄ ꯂꯥꯛꯂꯒꯁꯨ ꯅꯈꯣꯏꯒꯤ ꯀꯦꯕ ꯁꯔꯚꯤꯁꯇ ꯑꯗꯨꯝ ꯇꯧꯔꯛꯅꯕꯁꯨ ꯑꯩ ꯌꯥꯝꯅ ꯈꯟꯖꯔꯤ